ꯑꯩꯈꯣꯏ ꯂꯩꯔꯤꯕ ꯖꯤꯂꯥꯁꯦ ꯑꯦ ꯏꯝꯐꯥꯜ ꯋꯦꯁ ꯖꯤꯂꯥꯅꯤ ꯃꯅꯤꯄꯨꯔꯒꯤꯗꯤ ꯀꯣꯅꯨꯡꯅꯤ ꯃꯗꯨꯝ ꯃꯗꯨꯅ ꯃꯔꯝ ꯑꯣꯏꯔꯀꯥꯟꯗ ꯆꯠꯊꯣꯛ ꯆꯠꯁꯤꯟꯒꯤ ꯍꯥꯏꯔꯨꯔꯀꯥꯟꯗꯗꯤ ꯑꯩꯈꯣꯏꯒꯤ ꯈꯨꯗꯣꯡꯆꯥꯕ ꯑꯩꯈꯣꯏꯒꯤ

ꯑꯗꯨꯒ ꯑꯦꯌꯔꯄꯣꯔꯠ ꯑꯃꯁꯨ ꯂꯩꯖꯕꯅꯤꯅ ꯑꯩꯈꯣꯏ ꯐ꯭ꯂꯥꯏꯠꯇ ꯆꯠꯊꯣꯛ ꯆꯠꯁꯤꯟ ꯏꯝꯐꯥꯜ ꯃꯅꯤꯄꯨꯔ ꯃꯄꯥꯟꯗ ꯆꯠꯆꯒꯦ ꯍꯥꯏꯔꯀꯥꯟꯗꯁꯨ ꯃꯗꯨꯒꯤ ꯈꯨꯗꯣꯡꯆꯥꯕ ꯂꯧꯕ ꯌꯥꯏꯌꯦꯅ ꯊꯝꯖꯒꯦ